ꯍꯧꯖꯤꯛꯀꯤ ꯃꯇꯝꯗ ꯁꯦꯜ ꯄꯤꯔꯤꯕ ꯃꯐꯝꯁꯤ ꯃꯐꯝ ꯈꯨꯡꯗꯤꯡꯃꯛꯇ ꯂꯣꯏꯅ ꯄꯤ ꯍꯥꯏꯕ ꯌꯥꯔꯦ ꯐ꯭ꯔꯤ ꯍꯥꯏꯕ ꯃꯐꯝꯁꯤ ꯄꯥꯛꯅ ꯂꯩꯁꯤꯜꯂꯛꯇ꯭ꯔꯦ ꯍꯧꯖꯤꯛꯀꯤ ꯃꯇꯝꯗ ꯑꯗꯨꯝ ꯑꯌꯥꯝꯕꯅ ꯂꯣꯏꯅ ꯄꯤ ꯅꯦꯠ ꯍꯥꯏꯔꯦ ꯅꯦꯠꯃꯛꯇ ꯁꯝꯃꯦ ꯄꯩꯁꯥꯅꯤ ꯑꯗꯨꯗꯒꯤ ꯂꯝꯃꯛꯇ ꯆꯠꯂꯦ ꯄꯩꯁꯥꯅꯤ ꯄꯩꯁꯥ ꯆꯪꯗꯕ ꯆꯥꯔꯦ ꯄꯩꯁꯥꯅꯤ ꯄꯩꯁꯥ ꯆꯪꯗꯕ ꯁꯦꯜ ꯆꯪꯗꯕ ꯃꯐꯝꯗꯤ ꯑꯗꯨꯝ ꯂꯩꯇ꯭ꯔꯦ ꯑꯗꯨꯒ ꯏꯟꯇꯔꯅꯦꯠꯁꯦ ꯂꯥꯛꯄꯗꯒꯤ ꯑꯩꯈꯣꯏꯒꯤ ꯇ꯭ꯔꯥꯟꯖꯦꯛꯁꯟꯁꯤꯗꯤ ꯌꯥꯝꯅ ꯁ꯭ꯃꯨꯠ ꯑꯣꯏꯍꯜꯂꯦ ꯌꯥꯝꯅ ꯂꯥꯏꯍꯥꯜꯂꯦ ꯃꯐꯝ ꯑꯃ ꯄꯤꯕꯗ ꯄꯩꯁꯥꯒꯤ ꯑꯆꯣꯏꯕ ꯍꯟꯅꯤꯡꯉꯥꯏ ꯈꯣꯠꯅꯤꯡꯉꯥꯏ ꯑꯗꯨꯗꯨ ꯑꯗꯨꯒꯤ ꯃꯐꯝ ꯃꯇꯝꯗ ꯌꯥꯝꯅ ꯁ꯭ꯃꯨꯠ ꯑꯣꯏꯕ ꯑꯃꯗꯤ ꯐꯥꯎꯍꯜꯂꯦ ꯑꯗꯨꯒ ꯏꯟꯇꯔꯅꯦꯠ ꯀꯦꯅꯣꯒꯤ ꯇ꯭ꯔꯥꯟꯖꯦꯛꯁꯟꯁꯦ ꯂꯥꯛꯄꯗꯒꯤꯗꯤ ꯌꯥꯝꯅ ꯅꯨꯡꯉꯥꯏꯕ ꯃꯐꯝ ꯑꯣꯏꯔꯦ ꯑꯩꯈꯣꯏꯒꯤ ꯃꯇꯝ ꯁꯦꯞ ꯇꯧꯕ ꯑꯗꯒꯤ ꯀ꯭ꯌꯨ ꯃꯌꯥꯝ ꯁꯥꯡꯅ ꯑꯦ ꯇꯤ ꯑꯦꯝꯗꯒꯤ ꯀꯦꯁ ꯀꯥꯏꯈꯣꯛꯄꯒꯤ ꯑꯦ ꯇꯤ ꯑꯦꯝꯗ ꯀꯦ ꯃꯌꯥꯝ ꯁꯥꯡꯅ ꯂꯩꯕ ꯈꯣꯠꯄ ꯑꯗꯨ ꯃꯌꯥꯝꯗꯣ ꯂꯣꯏꯅ ꯃꯥꯅ ꯀꯜꯂꯦ ꯑꯗꯨꯒ ꯁꯤꯒꯤ ꯌꯨ ꯄꯤ ꯑꯥꯏ ꯁꯤꯁꯇꯦꯝꯁꯦ ꯌꯥꯝꯅ ꯑꯩꯈꯣꯏꯒꯤ ꯗꯦꯕꯂꯞꯃꯦꯟꯗꯁꯨ ꯌꯥꯝꯅ ꯃꯇꯦꯡ ꯄꯥꯡꯕ ꯁꯤꯁꯇꯦꯝ ꯑꯃꯅꯦꯅ ꯍꯥꯏꯅꯤꯡꯏ ꯑꯗꯨꯒ ꯃꯥꯁꯦ ꯑꯩꯈꯣꯏꯅ ꯐꯖꯅ ꯁꯤꯖꯤꯟꯅꯒꯗꯕꯅꯤ ꯁꯤꯖꯤꯟꯅꯕꯁꯤ ꯀꯃꯥꯏꯅ ꯁꯤꯖꯤꯟꯅꯒꯗꯒꯦ ꯍꯥꯏꯕꯗ ꯑꯗꯨꯒ ꯑꯩꯈꯣꯏꯒꯤ ꯁꯤꯒꯨꯝꯕ ꯑꯦꯞꯁ ꯄꯨꯊꯣꯔꯛꯏꯕ ꯀꯥꯡꯕꯨꯁꯤꯅꯁꯨ ꯃꯣꯏꯒꯤ ꯐꯖꯅ ꯁ꯭ꯃꯨꯠ ꯑꯣꯏꯅ ꯀꯦꯅꯣ ꯕꯒꯁ ꯌꯥꯎꯗꯕꯤꯗ ꯁꯦꯝꯅꯕ ꯑꯗꯨꯒ ꯃꯌꯥꯝꯗꯁꯨ ꯐꯖꯅ ꯌꯧꯍꯟꯕ ꯉꯝꯕ ꯁꯔꯕꯤꯁ ꯁ꯭ꯃꯨꯠꯂꯤ ꯄꯤꯕ ꯉꯝꯕ ꯑꯗꯨꯒ ꯀꯝꯄ꯭ꯂꯦꯟ ꯂꯩꯇꯅꯕ ꯃꯑꯣꯡꯗ ꯁꯦꯝꯃꯒ ꯁꯤꯒꯨꯝꯕ ꯃꯌꯥꯝ ꯁꯤꯒꯨꯝꯕ ꯑꯣꯄꯣꯔꯆꯨꯅꯤꯇꯤ ꯂꯩꯕ ꯃꯌꯥꯝ ꯄꯣꯠ ꯆꯩ ꯃꯌꯥꯝ ꯄꯨꯊꯣꯛꯄꯗ ꯃꯌꯥꯝꯅ ꯍꯔꯥꯎꯒꯅꯤ ꯑꯃꯁꯨꯡ ꯅꯨꯡꯉꯥꯏꯒꯅꯤ ꯑꯗꯨꯒ ꯑꯩꯈꯣꯏꯅ ꯁꯤꯒꯤ ꯁꯤꯖꯤꯟꯅꯕꯁꯤꯗ ꯅꯨꯡꯉꯥꯏꯕꯁꯤ ꯀꯔꯤ ꯀꯔꯤꯅꯣ ꯍꯥꯏꯕꯗ ꯑꯩꯈꯣꯏꯗ ꯂꯝꯕꯤ ꯆꯠꯊꯣꯛ ꯆꯠꯁꯤꯟ ꯅꯨꯡꯉꯥꯏꯕ ꯑꯗꯨꯒ ꯃꯥꯒꯤ ꯗ꯭ꯔꯣꯕꯦꯛꯁ ꯍꯥꯏꯕ ꯇꯥꯔꯦ ꯅꯨꯡꯉꯥꯏꯇꯕ ꯍꯥꯏꯔꯒꯗꯤ ꯅꯦꯠ ꯌꯥꯎꯗ꯭ꯔꯒꯗꯤ ꯌꯥꯗꯕ ꯑꯩꯈꯣꯏ ꯃꯅꯤꯄꯨꯔꯗ ꯍꯧꯖꯤꯛ ꯍꯧꯖꯤꯛ ꯏꯔꯥꯡ ꯇꯧꯕꯁꯤꯗ ꯅꯦꯠ ꯊꯤꯡꯕ ꯃꯇꯝꯗ ꯃꯥꯡꯍꯜꯂꯤꯕ ꯁꯤꯒꯨꯝꯕ ꯌꯥꯍꯟꯗ꯭ꯔꯤꯕ ꯑꯋꯥꯕ ꯃꯌꯥꯝ ꯅꯪꯍꯜꯂꯤꯕ ꯑꯦ ꯇꯤ ꯑꯦꯝꯗ ꯀꯦꯁ ꯌꯥꯎꯗꯕꯒꯤ ꯑꯋꯥꯕ ꯁꯤ ꯃꯌꯥꯝꯁꯤ ꯃꯌꯥꯝ ꯊꯣꯛꯍꯜꯂꯤ ꯑꯩꯈꯣꯏ ꯅꯦꯠ ꯌꯥꯗꯕ ꯃꯇꯝꯗ ꯑꯗꯨꯒ ꯁꯤꯒꯤ ꯅꯦꯠ ꯌꯥꯗꯕ ꯃꯇꯝꯗꯁꯨ ꯁꯤꯖꯤꯟꯅꯕ ꯌꯥꯅꯕ ꯃꯑꯣꯡꯗ ꯈꯔ ꯄꯦꯁꯥꯞ ꯍꯧꯖꯤꯛꯐꯥꯎꯒꯤꯗꯤ ꯌꯥꯔꯦ ꯍꯥꯏ ꯑꯗꯨꯝ ꯈꯔ ꯀ ꯐꯤꯆꯔꯁ ꯐꯣꯟꯗꯒꯤꯁꯨ ꯑꯗꯨꯝ ꯇ꯭ꯔꯥꯟꯖꯦꯛꯁꯟ ꯇꯧꯕ ꯌꯥꯔꯦ ꯑꯗꯨꯒꯤ ꯇ꯭ꯔꯥꯟꯖꯦꯛꯁꯟꯁꯤ ꯌꯥꯝꯅ ꯀꯝꯄ꯭ꯂꯦꯛꯁꯃꯛꯇꯤ ꯑꯣꯏꯔꯤ ꯑꯗꯨꯅ ꯑꯩꯈꯣꯏꯅ ꯅꯨꯡꯉꯥꯏꯇꯕꯁꯤ ꯑꯗꯨ ꯈꯤꯇꯪ ꯁꯤꯝꯄ꯭ꯂꯤꯐꯥꯏ ꯇꯧꯔꯒ ꯅꯨꯡꯉꯥꯏꯅ ꯁꯦꯝꯗꯣꯛꯄꯤꯔꯛꯑꯗꯤ ꯑꯃꯨꯛꯀ ꯍꯦꯟꯅ ꯑꯦꯞꯁ ꯑꯅꯧꯕ ꯑꯗꯨꯅ ꯍꯦꯟꯅ ꯅꯨꯡꯉꯥꯏꯒꯅꯤ